ꯑꯩ ꯐꯨꯠꯕꯣꯜ ꯍꯥꯏꯕ ꯃꯁꯥꯅ ꯑꯗꯨ ꯁꯥꯅꯖꯩ ꯑꯩꯅ ꯁꯥꯅꯕ ꯃꯇꯝꯗ ꯑꯩꯒꯤ ꯃꯔꯨꯞ ꯃꯄꯥꯡ ꯑꯃꯁꯨꯡ ꯑꯩꯒꯤ ꯏꯈꯥ ꯇꯥꯕ ꯏꯅꯥꯎ ꯑꯃꯁꯨꯡ ꯑꯩꯒꯤ ꯃꯊꯛ ꯊꯣꯡꯕ ꯑꯍꯟꯁꯤꯡꯒꯁꯨ ꯑꯗꯨꯝ ꯁꯥꯟꯅꯃꯤꯟꯅꯩ ꯑꯗꯨꯒ ꯑꯩ ꯋꯥꯏ ꯄꯤ ꯑꯦ ꯎꯔꯤꯄꯣꯛꯀꯤ ꯀ꯭ꯂꯞ ꯑꯝꯗ ꯁꯥꯅꯖꯕꯅꯤ ꯑꯗꯨꯒ ꯑꯩꯈꯣꯏꯒꯤ ꯁꯥꯟꯅꯔꯤꯕ ꯃꯐꯝ ꯑꯁꯤꯅ ꯑꯩꯈꯣꯏꯒꯤ ꯑꯩꯈꯣꯏ ꯄꯦꯀ꯭ꯔꯤꯁ ꯒ꯭ꯔꯥꯎꯟ ꯑꯩꯈꯣꯏꯒꯤ ꯀ꯭ꯔꯤꯞꯁꯥ ꯒ꯭ꯔꯥꯎꯟ ꯍꯥꯏꯅ ꯑꯩꯈꯣꯏꯒꯤ ꯂꯝꯕꯣꯏꯈꯣꯡꯅꯥꯡꯈꯣꯡꯗ ꯂꯩꯕ ꯁꯥꯃꯨꯁꯪ ꯂꯝꯄꯥꯛꯇꯨꯗ ꯁꯥꯟꯅꯖꯩ ꯄ꯭ꯔꯦꯛꯇꯤꯁ ꯇꯧꯖꯩ ꯑꯗꯨꯒ ꯀꯔꯤꯒꯨꯝꯕꯀꯥꯟꯗꯁꯨ ꯑꯩꯈꯣꯏ ꯇꯔꯐꯒꯨꯝꯕꯗ ꯁꯥꯟꯅꯕ ꯌꯥꯎꯏ ꯃꯌꯥꯝ ꯄꯨꯟꯅ ꯄꯨꯟꯅ ꯆꯠꯂꯒ ꯑꯗꯨꯒ ꯑꯩꯈꯣꯏꯒꯤ ꯃꯄꯥꯜ ꯀꯥꯡꯖꯩꯕꯨꯡꯗꯁꯨ ꯑꯩꯈꯣꯏ ꯁꯥꯟꯅꯃꯤꯟꯅꯕ ꯌꯥꯎꯏ